ꯑꯩꯅ ꯈ꯭ꯋꯥꯏꯗꯒꯤ ꯆꯠꯄ ꯄꯥꯝꯕꯁꯦ ꯑꯩꯈꯣꯏꯒꯤ ꯆꯤꯡ ꯆꯤꯡꯁꯤꯁꯨ ꯑꯩꯅ ꯈ꯭ꯋꯥꯏꯗꯒꯤ ꯆꯠꯄꯄ ꯄꯥꯝꯕꯁꯤꯡꯒꯤ ꯃꯅꯨꯡꯗ ꯑꯃꯅꯤ ꯆꯤꯡꯁꯦ ꯑꯩꯈꯣꯏꯒꯤ ꯆꯤꯡꯁꯤꯗ ꯀꯥꯈꯠꯂꯒ ꯑꯩꯈꯣꯏꯒꯤ ꯑꯩꯈꯣꯏꯅ ꯁꯨꯝ ꯃꯈꯥꯗ ꯇꯝꯗ ꯁꯨꯝ ꯂꯩꯔꯝꯃꯒ ꯑꯩꯈꯣꯏ ꯑꯋꯥꯡꯕ ꯆꯤꯡꯁꯤꯗ ꯀꯥꯈꯠꯂꯒ ꯃꯗꯨꯒꯤ ꯍꯧꯔꯤꯕ ꯎ ꯋꯥꯅ ꯆꯤꯡꯕ ꯌꯥꯝꯅ ꯐꯖꯕ ꯁꯤꯡꯁꯦ ꯌꯦꯡꯕꯗ ꯑꯩꯈꯣꯏꯒꯤ ꯄꯨꯛꯅꯤꯡꯗ ꯄꯨꯛꯅꯤꯡ ꯍꯨꯕ ꯄꯨꯛꯅꯤꯡ ꯅꯨꯡꯁꯤꯕ ꯄꯣꯛꯄ ꯑꯩꯅ ꯈ꯭ꯋꯥꯏꯗꯒꯤ ꯄꯥꯝꯖꯕ ꯃꯐꯝ ꯑꯃ ꯆꯤꯡꯁꯤꯁꯨ ꯑꯣꯏ ꯆꯤꯡꯁꯤꯗ ꯆꯠꯂꯒ ꯁꯨꯃꯥꯏꯅ ꯇꯝꯄꯥꯛꯀꯤ ꯃꯐꯝꯁꯤꯡ ꯌꯦꯡꯕ ꯑꯗꯩ ꯆꯤꯡꯒꯤ ꯅꯥꯄꯣꯝꯗ ꯂꯣꯏꯔꯣꯏ ꯂꯣꯏꯔꯣꯏ ꯇꯧꯕ ꯃꯁꯤꯒꯤ ꯑꯁꯪꯕꯁꯤꯡꯅ ꯄꯤꯛ ꯊꯟꯅ ꯍꯧꯕ ꯆꯤꯡꯁꯤꯡꯗ ꯌꯥꯝꯅ ꯐꯖꯕ ꯃꯐꯝꯁꯤꯡ ꯎꯕ ꯐꯪꯉꯤ ꯆꯤꯡꯁꯤꯗ ꯑꯩꯈꯣꯏꯒꯤ ꯎꯆꯦꯛ ꯋꯥꯌꯥꯒꯤ ꯃꯈꯣꯟ ꯅꯆꯤꯡꯕ ꯌꯥꯝꯅ ꯇꯥꯏ ꯑꯗꯨꯅ ꯆꯤꯡꯁꯤꯁꯨ ꯈ꯭ꯋꯥꯏꯗꯒꯤ ꯑꯩꯈꯣꯏꯅ ꯆꯠꯄꯗ ꯑꯩꯅ ꯄꯥꯝꯕ ꯃꯐꯝ ꯑꯃꯅꯤ ꯑꯗꯨꯒ ꯃꯊꯪꯗꯅ ꯑꯩꯈꯣꯏꯒꯤ ꯁꯃꯨꯗ꯭ꯔꯁꯤꯁꯨ ꯑꯩꯈꯣꯏꯒꯤ ꯁꯃꯨꯗ꯭ꯔꯒꯤ ꯏꯄꯥꯛꯁꯤꯗ ꯆꯠꯂꯒ ꯌꯥꯝꯅ ꯑꯩꯅ ꯈ꯭ꯋꯥꯏꯗꯒꯤ ꯄꯥꯝꯕ ꯁꯤꯁꯨ ꯑꯃꯅꯤ ꯁꯃꯨꯗ꯭ꯔꯗ ꯆꯠꯂꯒ ꯃꯗꯨꯒꯤ ꯇꯣꯡꯉꯒ ꯆꯠꯄꯁꯤꯁꯨ ꯀꯣꯏꯕꯁꯤꯁꯨ ꯑꯩ ꯈ꯭ꯋꯥꯏ ꯄꯥꯝꯃꯤ